ꯍꯜꯂꯣ ꯏꯆꯦ ꯁꯟꯗ꯭ꯌꯥꯔꯥꯅꯤ ꯏꯆꯦ ꯁꯟꯗ꯭ꯌꯥꯔꯥꯅꯤ ꯉꯥꯌꯣꯟꯕꯤꯗꯨꯔꯣ ꯁꯤꯕꯣ ꯏꯆꯦ ꯑꯣ ꯑꯥ ꯏꯆꯦꯁꯦ ꯑꯩ ꯍꯥꯟꯅꯗꯤ ꯋꯥꯔꯤ ꯁꯥꯈ꯭ꯔꯕꯅꯦ ꯑꯗꯨ ꯀꯔꯤ ꯂꯝꯗꯒꯤꯅꯣ ꯀꯥꯎꯔꯦ ꯀꯔꯤ ꯂꯝꯗꯒꯤꯅꯣ ꯏꯆꯦꯁꯤꯕꯣ ꯑꯣ ꯑꯗꯣ ꯀꯥꯡꯄꯣꯛꯄꯤꯗ ꯀꯩꯗꯧꯕ ꯂꯩꯔꯤꯅꯣ ꯀꯥꯡꯄꯣꯛꯄꯤꯗ ꯊꯦꯡꯅꯈꯤꯕꯅꯤ ꯑꯣ ꯑꯣ ꯆꯨꯝꯃꯦ ꯆꯨꯝꯃꯦ ꯏꯆꯦꯒꯤ ꯈꯪꯅ ꯆꯥꯟꯅꯕ ꯑꯃ ꯂꯩꯌꯦꯅ ꯃꯈꯣꯏꯒꯤꯗ ꯂꯩꯔꯒ ꯉꯥ ꯊꯥꯕ ꯂꯥꯛꯄꯒꯤꯗꯣ ꯎꯝ ꯎꯝ ꯎꯝ ꯎꯝ ꯍꯣꯏ ꯍꯣꯏ ꯏꯆꯦ ꯑꯗꯨꯗꯤ ꯍꯧꯖꯤꯛꯀꯥꯟꯁꯦ ꯉꯥ ꯀꯔꯃꯥꯏꯅ ꯀꯔꯤ ꯀꯔꯤ ꯉꯥ ꯐꯥꯅꯔꯤꯒꯦ ꯀꯔꯃꯥꯏꯅ ꯌꯣꯛꯅꯔꯤꯕꯒꯦ ꯀꯔꯤ ꯀꯔꯤ ꯇꯧꯅꯔꯤꯕꯒꯦ ꯑꯣ ꯑꯩꯁꯦ ꯉꯥꯁꯦ ꯀꯩꯅꯣꯕꯨꯗꯤ ꯎꯁꯣꯞ ꯑꯃꯁꯨ ꯂꯩꯕ ꯑꯩꯁꯦ ꯑꯗꯨ ꯉꯥ ꯑꯣꯏꯅ ꯇꯧꯁꯦꯅ ꯑꯩꯈꯣꯏ ꯅꯨꯄꯥꯅ ꯌꯥꯗꯗꯅ ꯉꯥ ꯇꯧꯁꯦꯅ ꯑꯗꯨꯒꯤ ꯂꯧꯒꯦ ꯇꯧꯕ ꯑꯗꯣ ꯎꯁꯣꯞꯇꯨꯕꯨꯗꯤ ꯅꯨꯃꯤꯠ ꯇꯔꯦꯠ ꯅꯤꯄꯥꯟꯅꯤ ꯃꯨꯛ ꯋꯥꯠꯂꯤꯌꯦꯕꯀꯣ ꯑꯗꯨꯗ ꯑꯗꯨꯝ ꯅꯤꯡꯁꯪꯉꯛꯄꯅꯤ ꯏꯆꯦꯁꯦ ꯉꯥ ꯃꯈꯜ ꯃꯈꯜ ꯌꯥꯝ ꯂꯩꯈꯤꯕꯅꯦꯅ ꯑꯗꯨ ꯆꯥꯅꯤꯡꯗꯅꯅꯦ ꯎꯁꯣꯞꯇꯣ ꯌꯧꯗ꯭ꯔꯤꯉꯩꯗꯁꯨ ꯉꯥ ꯈꯔ ꯃꯌꯥꯝ ꯐꯥꯅꯗꯕ ꯉꯥ ꯑꯩꯈꯣꯏ ꯃꯩꯇꯩ ꯉꯥ ꯇꯣꯡꯉꯥꯟꯅ ꯂꯩꯗꯅ ꯑꯗꯨꯒꯨꯝꯕ ꯈꯔ ꯐꯥꯅꯕ꯭ꯔꯥ ꯀꯔꯤ ꯀꯔꯤ ꯉꯥ ꯂꯩꯕꯖꯥꯠꯅꯣ ꯑꯗꯨꯒꯨꯝꯕ ꯂꯩꯔꯗꯤ ꯍꯥꯟꯅ ꯈꯔꯗꯨꯝ ꯆꯥꯊꯣꯛꯀꯦ ꯑꯗꯨꯒ ꯎꯝ ꯎꯝ ꯑꯣ

ꯑꯧ ꯍꯥꯏ ꯍꯥꯏꯌꯦ ꯑꯗꯨꯃꯥꯏꯅ ꯍꯥꯏꯌꯦ ꯉꯥ ꯊꯣꯛꯄꯒꯤ ꯃꯍꯥꯎꯁꯨ ꯌꯥꯝ ꯈꯦꯠꯅꯩꯗ ꯑ ꯎꯝ ꯍꯥꯏ ꯍꯥꯏ

ꯂꯩꯌꯦꯕ ꯑꯗꯨꯝ ꯇꯨꯡꯍꯟꯕꯤꯒꯨꯝꯕ ꯀꯔꯤꯒꯨꯝꯕꯁꯨ ꯂꯩꯌꯦꯕ ꯑꯗꯣ ꯑꯩꯗꯤ ꯉꯄꯥꯏꯖꯦ ꯑꯩꯕꯨꯗꯤ ꯆꯥꯖꯅꯤꯡꯉꯦ ꯈꯔ ꯑꯗꯒꯤ ꯍꯥꯎꯋꯦꯕ ꯃꯥꯁꯦ ꯊꯨꯝꯕ ꯑꯃ ꯌꯥꯎꯋꯦꯕ ꯑꯗꯣ ꯑꯥꯎ ꯑꯗꯨꯃꯥꯏꯅ ꯍꯥꯏꯌꯦ ꯆꯥꯅꯤꯡꯉꯦ ꯑꯗꯨꯝ ꯃꯔꯨ ꯃꯌꯥꯝ ꯌꯥꯎꯕꯗꯨꯗ ꯑꯩꯈꯣꯏꯅ ꯑꯉꯥꯡ ꯑꯣꯏꯔꯤꯉꯩ ꯇꯧꯔꯛꯄꯗꯣ ꯑꯩꯈꯣꯏ ꯏꯃꯥꯍꯣꯏꯅ ꯉꯥꯄꯥꯏ ꯊꯣꯡꯉꯒ ꯑꯩꯈꯣꯏ ꯀꯞꯄꯛꯄꯗꯣ ꯃꯔꯨ ꯃꯌꯥꯝꯗꯨꯒꯤ ꯈꯜꯂꯒ ꯑꯉꯥꯡꯁꯤꯡꯁꯤ ꯆꯥꯎꯋꯣ ꯌꯥꯗꯦꯕ ꯑꯗꯨꯗꯨꯅꯅꯦ ꯉꯄꯥꯏꯁꯦ ꯇꯨꯡꯍꯟꯕꯤꯕꯨꯗꯤ ꯃꯔꯨꯗꯣ ꯃꯌꯥꯏꯒꯤ ꯃꯔꯨ ꯑꯁꯥꯡꯕ ꯑꯀꯟꯕꯗꯣ ꯈꯛꯇꯪꯅꯤꯅ ꯑꯗꯨꯝ ꯑꯗꯨ ꯂꯧꯊꯣꯛꯈꯤꯕꯗ ꯃꯇꯣꯡ ꯉꯥꯛ ꯉꯥꯏꯗꯅ ꯇꯨꯡꯍꯟꯕꯤ ꯀꯤꯂꯣ ꯑꯃꯗ ꯀꯤꯂꯣ ꯑꯅꯤꯗ ꯇꯨꯡꯍꯟꯕꯤ ꯑꯍꯨꯝꯈꯛꯀ ꯆꯟꯕ ꯂꯩꯗꯥꯏꯅꯦ ꯏꯆꯦ ꯅꯪꯒꯤꯗꯤ ꯉꯍꯥꯟꯋꯥꯏ ꯏꯃꯥꯍ ꯑꯗꯨꯗꯤ ꯅꯍꯥꯟꯋꯥꯏꯗꯒꯤ ꯍꯦꯟꯅ ꯆꯥꯎꯈꯠꯈ꯭ꯔꯦ ꯍꯧꯖꯤꯛꯇꯤ ꯏꯃꯥ ꯌꯥꯝ ꯆꯥꯎꯔꯦ ꯑꯗꯨꯗꯤ ꯏꯪꯊꯝꯊꯥꯒꯤ ꯉꯥꯒ ꯑꯣꯏꯔꯦ ꯃꯗꯨ ꯃꯔꯦꯛꯀ ꯀꯥꯔꯒ ꯍꯥꯎꯔꯝꯅꯤꯗ ꯎꯝ ꯎꯝ ꯆꯥꯒꯦ ꯆꯥꯒꯦ ꯑꯗꯣ ꯑꯗꯨꯒꯤ ꯉꯥꯗꯣ ꯇꯨꯡꯍꯟꯕꯤꯗꯨꯃꯗꯤ ꯑꯩ ꯁꯣꯏꯗꯅ ꯂꯧꯔꯅꯤ ꯑꯁ ꯑꯩꯗꯤ ꯎꯁꯣꯞꯀꯤ ꯉꯥ ꯂꯧꯕ ꯂꯥꯛꯄꯒ ꯅꯠꯇꯦ ꯍꯌꯦꯡ ꯅꯨꯃꯤꯠꯁꯤꯗ ꯍꯦꯛꯇ ꯂꯥꯛꯑꯒ ꯑꯩꯒꯤ ꯍꯥꯟꯅ ꯆꯥꯅꯕꯗꯣ ꯑꯗꯨꯃꯇꯪ ꯍꯥꯟꯅ ꯂꯧꯔꯒꯦ ꯁꯤꯅꯤ ꯎꯁꯣꯞꯀꯤꯗꯨꯅ ꯀꯣꯟꯅ ꯑꯃꯨꯛ ꯂꯧꯔꯒꯦ ꯇꯧꯕ

ꯑꯣ ꯑꯗꯨꯗꯤ ꯇꯨꯡꯍꯟꯕꯤꯗꯨꯃ ꯀꯤꯂꯣ ꯑꯃ ꯃꯈꯥꯏ ꯃꯌꯥ ꯇꯥꯏ ꯍꯥꯏꯕ ꯑꯃ ꯀꯤꯂꯣ ꯑꯃꯒ ꯄꯧꯋꯥ ꯇꯥꯏ ꯍꯥꯏꯕꯗꯣ ꯌꯥꯝꯗꯤ ꯇꯧꯔꯔꯣꯏꯁꯤ ꯑꯅꯤꯗꯪ ꯊꯝꯕꯤꯔꯝꯃꯣ ꯑꯩꯈꯣꯏ ꯑꯗꯨꯝ ꯆꯥꯕꯒꯤꯅꯤꯅ ꯇꯔꯛ ꯇꯔꯛ ꯑꯗꯨꯒ ꯉꯥꯄꯥꯏꯗꯣ ꯑꯉꯥꯡ ꯃꯈꯩꯗꯤ ꯆꯥꯎꯋꯣ ꯌꯥꯗꯦ ꯀꯤꯂꯣ ꯑꯅꯤꯃꯨꯛꯇꯪ ꯄꯨꯔꯛꯑꯣ ꯊꯝꯕꯤꯔꯝꯃꯣ ꯑꯩ ꯌꯥꯏꯊꯣꯛꯑꯒ ꯑꯗꯒꯤ ꯈꯔ ꯑꯃꯅ ꯇꯥꯎꯊꯣꯛꯑꯒ ꯆꯥꯒꯦꯕꯀꯣ ꯑꯗꯨꯒ ꯅꯈꯣꯏ ꯅꯅꯥꯎ ꯅꯨꯄꯥꯗꯤ ꯄꯨꯛꯂꯥꯎꯕꯤꯗꯣ ꯌꯥꯝ ꯄꯥꯝꯃꯦ ꯄꯨꯛꯂꯥꯎꯕꯤꯗꯤ ꯐꯪꯗ꯭ꯔꯣ ꯎꯝ ꯎꯝ ꯑꯗꯣ ꯃꯔꯨꯝꯗꯨꯅꯦ ꯃꯥꯅ ꯌꯥꯝ ꯄꯥꯝꯃꯤꯁꯦ ꯃꯔꯨꯝꯗꯣ ꯉꯧꯔꯒ ꯆꯥꯅꯤꯡꯕ ꯑꯗꯨꯅꯦ ꯃꯔꯨꯝꯗꯣ ꯎꯝ ꯄꯨꯛꯂꯥꯎꯕꯤꯗꯣ ꯀꯤꯂꯣ ꯀꯌꯥꯃꯨꯛꯀ ꯇꯥꯕ ꯂꯩꯕꯖꯥꯠꯅꯣ ꯎꯝ

ꯑꯣ ꯑꯗꯣ ꯑꯍꯨꯝꯃꯨꯛ ꯇꯥꯕꯗꯣ ꯑꯆꯧꯕꯗꯨꯃꯇꯪ ꯊꯝꯕꯤꯔꯝꯃꯣ ꯄꯨꯛꯂꯥꯎꯕꯤꯗꯨꯅ

ꯑꯥꯎ ꯑꯗꯨꯅꯦ ꯄꯨꯛꯂꯥꯎꯕꯤꯗꯨꯃ ꯐꯖꯅ ꯊꯣꯡꯉꯒꯦ ꯑꯗꯒꯤ ꯃꯔꯨꯝꯗꯨꯃ ꯌꯣꯡꯆꯥꯛꯀꯗꯣ ꯈꯔ ꯌꯣꯡꯆꯥꯛ ꯃꯇꯝ ꯑꯣꯏꯔꯤꯉꯩꯁꯤꯗ ꯌꯣꯡꯆꯥꯛꯇꯣ ꯍꯥꯞꯆꯜꯂꯒ ꯉꯧꯔꯒꯀꯣ ꯑꯗꯨꯃꯥꯏꯅ ꯆꯥꯔ ꯑꯗꯨꯃꯥꯏꯅ ꯆꯥꯔꯒꯦ ꯑꯗꯨꯒ ꯃꯥꯟꯅꯦ ꯑꯍꯥꯎꯕ ꯉꯥꯛꯇꯅꯦ ꯁꯤꯒꯗꯧ ꯄꯨꯟꯁꯤꯅꯦ ꯑꯍꯥꯎꯕ ꯉꯥꯛ ꯆꯥꯊꯣꯛꯍꯧꯗꯧꯅꯦꯅ ꯑꯣ ꯐꯣꯟꯗ ꯔꯤꯜꯁ ꯈꯔ ꯌꯦꯡꯉꯨꯔꯦ ꯉꯥꯗꯣ ꯃꯈꯜ ꯃꯈꯜ ꯊꯣꯡꯕ ꯆꯥꯕꯒꯤ ꯍꯦꯛ ꯎꯔꯨꯕ ꯑꯗꯩꯗꯤ ꯏꯆꯦꯁꯦ ꯍꯦꯛ ꯈꯪꯅꯤꯡ ꯅꯤꯡꯁꯤꯡꯉꯛꯇꯅ ꯑꯦꯍ ꯉꯥꯌꯣꯟꯕꯤ ꯏꯆꯦ ꯑꯃ ꯇꯤꯟꯅꯈꯤꯕꯕꯣꯅ ꯑꯩꯁꯦ ꯐꯣꯟꯁꯦ ꯇꯧꯔꯛꯏꯕꯅꯦꯕꯀꯣ ꯑꯣ ꯅꯥꯔꯨꯔꯕ ꯅꯥꯔꯨꯔꯕ ꯅꯥꯔꯨꯔꯕ ꯑꯗꯨꯗꯒꯤꯅꯦ ꯆꯥꯗ ꯊꯛꯇꯕ ꯂꯣꯏ ꯍꯦꯜꯂꯨꯔꯦ ꯆꯥꯕ ꯑꯃꯠꯇ ꯌꯥꯔꯨꯗ꯭ꯔꯦ ꯐꯔꯦ ꯑꯗꯨꯗꯒꯤꯅꯦ ꯑꯍꯥꯎꯕ ꯃꯌꯥꯝꯗꯣ ꯎꯔꯛꯇꯅ ꯃꯤꯠꯁꯤꯗ ꯍꯣꯏ ꯑꯗꯣ ꯄꯨꯛꯂꯥꯎꯕꯤ ꯀꯩꯅꯣ ꯃꯃꯜꯅ ꯀꯌꯥ ꯀꯌꯥ ꯄꯤꯔꯤꯅꯣ ꯉꯄꯥꯏꯅ ꯀꯤꯂꯣꯗ ꯀꯌꯥ ꯄꯤꯕ ꯑꯗꯒꯤ ꯍꯧꯖꯤꯛꯀꯤ ꯄꯨꯛꯂꯥꯎꯕꯤꯁꯤꯅ ꯀꯤꯂꯣꯗ ꯀꯌꯥ ꯄꯤꯕ ꯑꯗꯨꯒ ꯉꯄꯥꯏꯅ ꯀꯤꯂꯣꯗ ꯀꯌꯥ ꯄꯤꯕꯒꯦ ꯑꯃꯨꯛꯇ ꯍꯥꯏꯕꯤꯔꯛꯑꯣꯅꯦ ꯃꯃꯜꯁꯤꯡꯗꯣ ꯑꯣ ꯎꯝ ꯍꯣꯏ ꯍꯣꯏ ꯌꯥꯏ ꯌꯥꯏ ꯑꯗꯨꯒ ꯇꯨꯡꯍꯟꯕꯤꯗꯨꯗꯤ ꯀꯌꯥꯃꯨꯛ ꯄꯤꯕꯒꯦ ꯍꯣꯏ ꯑꯗꯨꯗꯤ ꯎꯝ ꯎꯝ ꯍꯣꯏ ꯌꯥꯏꯗ ꯀꯩꯁꯨ ꯀꯥꯏꯗꯦ ꯃꯌꯥꯝꯒꯤ ꯔꯦꯠꯅꯤꯅ ꯑꯗꯨꯕꯨꯗꯤ ꯑꯗꯨꯗꯒꯤꯗꯤ ꯏꯆꯦꯒꯤ ꯉꯥꯁꯤꯅ ꯃꯌꯥꯝꯗꯒꯤꯁꯨ ꯍꯥꯎꯕꯁꯨ ꯍꯦꯜꯂꯤꯗꯅ ꯍꯣꯏ ꯑꯗꯨꯗꯤ ꯍꯧꯖꯤꯛꯀꯤꯗꯨ ꯃꯈꯩ ꯂꯧꯖꯔꯒꯦ ꯑꯗꯨꯗꯒꯤꯗꯤ ꯀꯩꯅꯣꯒꯤ ꯎꯁꯣꯞꯀꯤ ꯉꯥꯗꯣ ꯃꯈꯣꯏꯅꯗꯤ ꯃꯣꯟ ꯑꯅꯤꯃꯨꯛ ꯇꯧꯁꯦꯅ ꯍꯥꯏꯌꯦꯕꯀꯣ ꯑꯗꯣ ꯅꯛꯁꯜꯂꯛꯑꯀꯥꯟꯗ ꯑꯩ ꯑꯗꯨꯃ ꯍꯥꯏꯖꯔꯛꯑꯒꯦꯕ ꯑꯗꯣ ꯃꯃꯜꯗꯤ ꯀꯌꯥꯃꯨꯛ ꯄꯤꯕꯒꯦ ꯏꯆꯦꯒꯤꯁꯤꯗ ꯅꯥꯄꯤꯆꯥꯕꯤꯗꯨꯕꯣ ꯀꯤꯂꯣ ꯃꯔꯤ ꯃꯉꯥꯒ ꯇꯥꯕꯗꯣ

ꯑꯣ ꯌꯥꯏꯌꯦ ꯌꯥꯏꯌꯦ ꯀꯩꯁꯨ ꯀꯥꯏꯗꯦꯁꯦ ꯍꯌꯦꯡ ꯄꯨꯂꯞ ꯂꯧꯕꯀꯥꯟꯗ ꯉꯥ ꯃꯆꯥ ꯑꯃꯍꯦꯛ ꯍꯥꯞꯍꯟꯕ ꯍꯥꯏꯗꯨꯅꯤ ꯅꯠꯇ꯭ꯔꯥ ꯏꯆꯦ

ꯃꯥꯅꯤ ꯃꯥꯅꯤ ꯌꯥꯏꯌꯦ ꯌꯥꯏꯌꯦ ꯌꯥꯏ ꯑꯗꯨꯃꯥꯏꯅ ꯇꯧꯔꯁꯤ ꯏꯆꯦ ꯑꯗꯨꯗꯤ ꯎꯝ ꯊꯝꯃꯒꯦ ꯊꯝꯃꯒꯦ ꯑꯩ